ꯍꯥꯏꯗꯤ ꯑꯇꯣꯞꯄ ꯀꯟꯇ꯭ꯔꯤ ꯃꯌꯥꯝ ꯑꯃꯒ ꯈꯨꯠꯁꯝꯅꯔ ꯏꯟꯗꯁꯇ꯭ꯔꯤ ꯃꯌꯥꯝ ꯑꯃ ꯂꯤꯡꯈꯠꯂꯦ ꯑꯗꯒꯤ ꯂꯥꯏꯔꯤꯛ ꯂꯥꯏꯁꯨ ꯍꯩꯕ ꯃꯌꯥꯝ ꯑꯃ ꯊꯣꯛꯂꯛꯄꯅ ꯃꯇꯨꯡ ꯏꯟꯅ ꯏꯟꯗꯨꯅ ꯍꯧꯖꯤꯛꯇꯤ ꯐꯅꯌꯥꯝ ꯆꯥꯎꯈꯠꯂꯦ ꯑꯗꯨꯒꯤ ꯃꯊꯛꯇ ꯑꯩꯈꯣꯏꯒꯤ ꯑꯐꯥꯎꯕ ꯕꯤꯖꯤꯅꯦꯁꯃꯦꯟ ꯃꯤꯡ ꯑꯣꯏꯅ ꯄꯜꯂꯕꯗ ꯃꯨꯈꯦꯁ ꯑꯝꯕꯥꯅꯤꯁꯤꯁꯨ ꯑꯃꯅꯤ ꯑꯗꯨꯝ ꯃꯥꯅ ꯖꯤꯑꯣ ꯁꯤꯝ ꯄꯨꯊꯣꯛꯂꯒ ꯑꯩꯈꯣꯏꯒꯤ ꯑꯇꯣꯞꯄ ꯀꯟꯇ꯭ꯔꯤꯗꯒꯤ ꯁꯤꯝ ꯅꯨꯡ ꯂꯩꯊꯣꯛ ꯂꯩꯁꯤꯟ ꯇꯧꯕ ꯏꯀꯣꯅꯣꯃꯤꯛꯁꯇ ꯃꯇꯦꯡ ꯌꯥꯝ ꯄꯥꯡꯉꯦ ꯂꯩꯊꯣꯛ ꯂꯩꯁꯤꯟ ꯇꯧꯗꯅꯕ ꯁꯨ ꯑꯗꯒꯤ ꯍꯧꯖꯤꯛ ꯍꯣꯡꯂꯛꯂꯤꯕ ꯃꯇꯥꯡꯁꯤꯗ ꯑꯩꯒꯤ ꯑꯣꯏꯅ ꯍꯥꯏꯅꯤꯡꯕ ꯍꯥꯏꯔꯗꯤ ꯌꯥꯝ ꯐꯒꯠꯂꯦ ꯑꯩꯈꯣꯏꯒꯤ ꯏꯟꯗꯤꯌꯥꯁꯤ ꯌꯥꯝ ꯐꯒꯠꯂꯦ ꯑꯗꯨꯒ ꯏꯀꯣꯅꯣꯃꯤꯛꯁꯇꯁꯨ ꯌꯥꯝꯅ ꯍꯥꯟꯅ ꯂꯩꯔꯝꯕ ꯐꯤꯕꯝꯗꯒꯤ ꯌꯥꯝꯅ ꯆꯥꯎꯈꯠꯄ ꯌꯥꯝ ꯍꯦꯜꯂꯦ ꯑꯁꯤ ꯍꯥꯏꯅꯤꯡꯉꯦ ꯑꯩ ꯃꯣꯠꯇꯗꯤ